ꯇꯥꯏꯕꯪ ꯃꯤ ꯑꯩꯈꯣꯏꯁꯦ ꯄ꯭ꯔꯤꯊꯤꯕꯤꯗ ꯍꯤꯡꯂꯤꯀꯥꯟꯗ ꯁꯣꯔꯁꯤꯅ ꯍꯣꯟꯕ ꯃꯇꯝꯗ ꯀꯔꯤꯅ ꯍꯦꯟꯅ ꯏꯝꯄꯣꯔꯇꯦꯟ ꯑꯣꯏꯕ꯭ꯔꯥ ꯃꯔꯨꯑꯣꯏꯕ꯭ꯔꯥ ꯍꯥꯏꯔꯒꯗꯤ ꯍꯛꯆꯥꯡ ꯐꯅ ꯂꯩꯕ ꯍꯥꯏꯕꯁꯦ ꯌꯥꯝ ꯏꯝꯄꯣꯔꯇꯦꯟ ꯑꯣꯏꯌꯦ ꯌꯥꯝ ꯃꯔꯨꯣꯏꯌꯦ ꯀꯃꯥꯏꯅ ꯍꯛꯆꯥꯡ ꯐꯍꯟꯁꯤꯔ ꯍꯥꯏꯔꯗꯤ ꯆꯥꯕ ꯊꯛꯄꯁꯦ ꯐꯕ ꯃꯊꯧ ꯇꯥꯏꯌꯦ ꯑꯗꯨꯒ ꯆꯥꯕ ꯊꯛꯄ ꯈꯛꯇ ꯊꯩꯔꯒ ꯑꯩꯈꯣꯏꯕꯨ ꯗꯥꯏꯖꯦꯁ ꯇꯧꯕꯤꯕ ꯉꯝꯗ꯭ꯔꯗꯤ ꯀꯔꯤꯁꯨ ꯀꯥꯟꯅꯕ ꯂꯩꯇꯦꯀꯣ ꯑꯗꯨꯅ ꯈ꯭ꯋꯥꯏꯗꯒꯤ ꯃꯔꯨꯑꯣꯏꯕ ꯍꯥꯏꯁꯦ ꯆꯥꯕ ꯊꯛꯄ ꯑꯐꯕ ꯆꯤꯟꯖꯥꯛ ꯆꯥꯕ ꯍꯥꯏꯕꯁꯦ ꯑꯩꯈꯣꯏ ꯏꯝꯄꯣꯔꯇꯦꯟ ꯑꯣꯏꯌꯦ ꯑꯗꯨ ꯐ꯭ꯔꯦꯁ ꯆꯥꯔꯒ ꯑꯦꯛꯁꯔꯁꯥꯏꯁ ꯌꯣꯒꯥ ꯇꯧꯕ ꯍꯥꯏꯕꯁꯦ ꯇꯧꯒꯗꯕꯅꯦ ꯑꯗꯨꯒ ꯑꯐꯕ ꯆꯤꯟꯖꯥꯛ ꯆꯥꯔꯦ ꯑꯗꯨꯒ ꯌꯣꯒꯥ ꯑꯦꯛꯁꯔꯁꯥꯏꯁ ꯐꯖꯅ ꯅꯨꯡꯇꯤꯒꯤ ꯇꯧꯔꯒ ꯌꯣꯒꯥ ꯇꯧꯕꯒꯤ ꯀꯥꯟꯅꯕ ꯍꯥꯏꯕꯁꯦ ꯑꯩꯈꯣꯏꯅ ꯊꯕꯛ ꯇꯧꯕ ꯈꯨꯗꯤꯡꯃꯛꯇ ꯐꯣꯀꯁ ꯇꯧꯍꯟꯕꯤꯕ ꯉꯝꯃꯦ ꯀꯟꯁꯦꯟꯇ꯭ꯔꯦꯁꯟ ꯇꯧꯕꯤꯕ ꯉꯝꯃꯦ ꯑꯩꯈꯣꯏꯁꯦ ꯏꯁꯥꯁꯤꯅ ꯆꯥꯔꯒ ꯇꯨꯝꯂꯒ ꯌꯥꯡꯔꯛꯄ ꯃꯇꯝꯗ ꯊꯕꯛ ꯂꯣꯏꯅꯃꯛꯄꯨ ꯃꯥꯏꯌꯣꯛꯄꯤꯕ ꯉꯝꯃꯦꯀꯣ ꯑꯩꯈꯣꯏꯕꯨ ꯁꯛꯁꯦꯁ ꯑꯣꯏꯍꯟꯕꯤꯕ ꯉꯝꯃꯦ ꯑꯗꯨꯅ ꯑꯩꯗꯤ ꯌꯣꯒꯥꯁꯦ ꯌꯥꯝ ꯄꯥꯝꯃꯦ ꯋꯤꯛ ꯑꯃꯗ ꯁꯕꯦꯟ ꯗꯦꯖ ꯂꯩꯕ ꯃꯇꯝꯗ ꯁꯤꯛꯁ ꯗꯦꯖꯁꯦ ꯀꯝꯄꯜꯁꯔꯤ ꯑꯩꯗꯤ ꯇꯧꯋꯦ ꯑꯗꯨꯒ ꯌꯣꯒꯥ ꯇꯧꯔꯛꯄ ꯃꯇꯝꯗ ꯑꯩꯒꯤꯗ ꯌꯥꯝ ꯕꯦꯅꯤꯐꯤꯠꯁ ꯂꯩꯍꯟꯕ ꯍꯥꯏꯗꯤ ꯑꯩꯕꯨ ꯍꯛꯆꯥꯡ ꯌꯥꯡꯍꯜꯂꯦ ꯑꯗꯨꯒ ꯆꯥꯕ ꯊꯛꯄꯁꯨ ꯐꯖꯅ ꯆꯥꯕ ꯊꯛꯍꯟꯕ ꯐꯪꯉꯦ ꯆꯥꯕ ꯊꯛꯄ ꯐꯕ ꯃꯇꯝꯗ ꯑꯩꯈꯣꯏꯒꯤ ꯄꯨꯟꯁꯤꯗ ꯂꯥꯤꯔꯤꯛ ꯄꯥꯕꯗꯁꯨ ꯑꯃ ꯇꯧꯕꯗꯁꯨ ꯀꯟꯁꯦꯟꯇ꯭ꯔꯦꯁꯟ ꯍꯥꯏꯕꯁꯦ ꯂꯥꯛꯑꯦ ꯑꯗꯨꯅ ꯌꯣꯒꯥꯁꯦ ꯌꯥꯝ ꯏꯝꯄꯣꯔꯇꯦꯟ ꯑꯣꯏꯌꯦ ꯑꯗꯨꯒ ꯁꯟꯗꯦꯗꯈꯛꯇ ꯒꯦꯞ ꯂꯩꯌꯦ ꯑꯩꯗꯤ ꯑꯗꯨꯒ ꯌꯣꯒꯥ ꯇꯧꯔꯛꯄ ꯃꯇꯝꯗ ꯑꯩꯒꯤ ꯄꯨꯟꯁꯤꯗ ꯐꯥꯎꯕꯁꯨ ꯄꯨꯟꯁꯤꯒꯤ ꯍꯔꯥꯎꯕ ꯅꯨꯡꯉꯥꯏꯕ ꯍꯥꯏꯕꯁꯦ ꯄꯨꯟꯁꯤꯗ ꯐꯥꯎꯕ ꯐꯪꯉꯦꯕ ꯑꯗꯨꯒ ꯑꯩꯅ ꯈꯟꯕ ꯃꯇꯝꯗꯁꯨ ꯑꯩꯒꯤ ꯄꯨꯟꯁꯤ ꯅꯨꯡꯁꯥꯡꯕ ꯍꯥꯏꯁꯦ ꯐꯥꯎꯒꯅꯤ ꯍꯥꯏꯅꯁꯨ ꯈꯜꯂꯦ ꯑꯗꯨꯃꯥꯏꯅ ꯑꯗꯨꯒꯤꯃꯇꯤꯛ ꯑꯩꯒꯤ ꯂꯥꯏꯐꯁꯤꯗ ꯑꯩꯅ ꯑꯃꯕꯨ ꯇꯧꯔꯒ ꯑꯃꯕꯨ ꯇꯧꯔꯨꯕꯗꯁꯨ ꯑꯩ ꯌꯥꯝ ꯐꯣꯀꯁ ꯇꯧꯕꯤꯕꯁꯦ ꯌꯣꯒꯥꯁꯦ ꯑꯗꯨꯛꯀꯤ ꯃꯇꯤꯛ ꯏꯝꯄꯣꯔꯇꯦꯟ ꯑꯣꯏꯌꯦ ꯍꯥꯏꯕꯁꯦ ꯑꯩ ꯑꯩꯗꯤ ꯑꯗꯨꯃꯥꯏꯅ ꯍꯥꯏꯖꯅꯤꯡꯉꯦ